ꯑꯩ ꯁꯤꯗ ꯀꯣꯏꯕ ꯂꯥꯛꯄꯅꯦ ꯑꯁꯤ ꯌꯥꯝꯅ ꯈꯣꯡꯖꯣꯝꯁꯦ ꯌꯥꯝꯅ ꯃꯔꯨ ꯑꯣꯏꯔꯤꯁꯤ ꯀꯔꯤ ꯃꯔꯝꯒꯤꯅꯣ ꯑꯧ ꯍꯧꯖꯤꯛꯁꯤ ꯀꯔꯤ ꯅꯨꯃꯤꯠꯇ ꯄꯥꯡꯊꯣꯛꯄꯒꯦ ꯈꯣꯡꯖꯣꯝ ꯗꯦꯁꯦ ꯈꯣꯡꯖꯣꯝ ꯗꯦ ꯁꯤ ꯀꯔꯤ ꯅꯨꯃꯤꯠꯇ ꯄꯥꯡꯊꯣꯛꯄꯒꯦ ꯃꯌꯥꯝꯅ ꯈꯣꯡꯖꯣꯝ ꯗꯦ ꯈꯣꯡꯖꯣꯝ ꯗꯦ ꯍꯥꯏꯁꯦ ꯈꯣꯡꯖꯣꯝꯁꯤꯗ ꯑꯩꯇꯣꯞꯄ ꯐꯖꯕ ꯀꯩ ꯀꯩ ꯂꯩꯒꯦ ꯂꯩꯒꯦ ꯑꯣ ꯑꯣ ꯃꯐꯝꯁꯤ ꯌꯥꯝꯅꯁꯨ ꯐꯖꯩꯌꯦ ꯃꯑꯣꯡ ꯌꯥꯝꯅ ꯅꯨꯡꯉꯥꯏꯖꯔꯦ ꯑꯗꯣ ꯑꯩꯁꯨ ꯆꯠꯊꯣꯛꯎꯈꯤꯒꯦ